ꯍꯧꯖꯤꯛ ꯆꯥꯎꯈꯠꯂꯛꯄꯒꯤ ꯃꯇꯨꯡ ꯏꯟꯅ ꯑꯣꯜꯂꯥꯏꯟꯗ ꯇꯧꯔꯒ ꯄꯣꯠꯆꯩ ꯆꯦꯟꯕꯒꯤ ꯊꯕꯛ ꯑꯁꯤ ꯏꯪꯈꯂꯛꯏꯕ ꯅꯍꯥꯔꯣꯟꯁꯤꯡꯒꯤꯗꯗꯤ ꯑꯉꯛꯄ ꯐꯪꯅ ꯇꯧꯈꯠꯅꯔꯛꯂꯤ ꯑꯗꯨꯕꯨ ꯂꯥꯏꯕꯛ ꯊꯤꯕꯗꯤ ꯅꯥꯇꯩ ꯆꯥꯗꯕ ꯀꯣꯝꯄꯅꯤ ꯊꯦꯡꯅꯔꯨꯗꯨꯅꯥ ꯑꯩꯈꯣꯏꯅ ꯃꯣꯏꯅ ꯑꯦꯕꯔꯗꯥꯏꯁ ꯇꯧꯔꯛꯏꯕ ꯄꯣꯠ ꯑꯗꯣ ꯌꯥꯝꯅ ꯄꯥꯝꯖꯅ ꯑꯃꯁꯨꯡ ꯍꯔꯥꯎꯅ ꯆꯦꯟꯖꯔꯨꯔꯒ ꯊꯥꯔꯛꯄ ꯃꯇꯝꯗꯗꯤ ꯑꯦꯕꯔꯗꯥꯏꯁ ꯇꯧꯔꯛꯏꯕ ꯇꯧꯔꯝꯃꯤꯕ ꯄꯣꯠ ꯑꯗꯨꯒ ꯆꯥꯟꯅꯗꯕ ꯀ꯭ꯋꯥꯂꯤꯇꯤ ꯍꯟꯗꯕ ꯃꯈꯟꯒꯤ ꯄꯣꯠꯆꯩꯁꯤꯡ ꯊꯥꯔꯛꯇꯨꯅ ꯅꯧꯅ ꯏꯪꯈꯠꯂꯛꯏꯕ ꯅꯍꯥꯁꯤꯡꯗ ꯌꯥꯝꯅ ꯅꯨꯡꯉꯥꯏꯇꯕ ꯋꯥꯈꯟ ꯐꯥꯎꯍꯟꯕ ꯑꯁꯤ ꯌꯥꯝꯅ ꯇꯣꯏꯅ ꯊꯣꯛꯑꯦ ꯑꯗꯨꯅ ꯃꯤꯌꯥꯝꯅ ꯄꯣꯠꯆꯩ ꯆꯦꯟꯕ ꯃꯇꯝꯗ ꯑꯐꯕ ꯃꯈꯟꯒꯤ ꯀꯣꯝꯄꯅꯤꯗꯨ ꯀꯔꯤꯅꯣ ꯌꯥꯝ ꯀꯨꯞꯅ ꯃꯃꯨꯠ ꯇꯥꯅ ꯈꯪꯉꯕ ꯃꯇꯨꯡꯗ ꯄꯣꯠꯆꯩ ꯆꯦꯟꯕꯤꯅꯕ ꯃꯌꯥꯝꯒꯤ ꯃꯐꯝꯗ ꯋꯥꯐꯝꯁꯦ ꯊꯝꯖꯔꯤ